ꯑꯥ ꯑꯩꯁꯦ ꯃꯅꯤꯄꯨꯔꯗ ꯀꯣꯏꯕ ꯂꯥꯛꯆꯕꯅꯦ ꯇꯨꯔꯤꯁꯅꯦ ꯑꯥ ꯑꯗꯨ ꯑꯩꯈꯣꯏ ꯃꯅꯤꯄꯨꯔꯗ ꯑꯩꯈꯣꯏ ꯀꯧꯅꯥꯒꯤ ꯑꯩꯈꯣꯏꯒꯤ ꯄꯣꯠꯊꯣꯛꯁꯦ ꯍꯥꯏꯇꯔꯦ ꯌꯥꯝꯅ ꯃꯃꯤꯡ ꯂꯩꯕ ꯍꯥꯏꯇꯔꯦ ꯑꯗꯨꯅ ꯑꯩꯈꯣꯏ ꯈꯔ ꯁꯨꯝ ꯈꯔ ꯄꯥꯝꯖꯕ ꯍꯥꯏꯇꯔꯦ ꯑꯗꯨꯒꯤ ꯍꯪꯖꯔꯛꯄꯅꯦ ꯑꯥ ꯑꯩꯈꯣꯏ ꯀꯧꯅꯥꯒꯤ ꯑꯩꯈꯣꯏ ꯐꯛ ꯍꯥꯏꯇꯔꯦꯅꯦ ꯐꯛ ꯀꯨꯝꯕ ꯑꯩꯈꯣꯏꯒꯤ ꯅꯨꯄꯤꯒꯤ ꯍꯦꯟꯗ ꯕꯦꯒ ꯀꯨꯝꯕ ꯑꯗꯨꯒꯨꯝꯕ ꯀꯧꯅꯥꯒꯤ ꯄꯣꯠꯊꯣꯛꯁꯤꯡ ꯍꯥꯏꯇꯔꯦꯅꯦꯀꯣ ꯁꯤꯒꯨꯝꯕꯁꯤ ꯈꯔ ꯃꯔꯨ ꯑꯣꯏꯅ ꯐꯛꯁꯦ ꯐꯛꯁꯦ ꯀꯔꯝ ꯀꯔꯝꯕ ꯑꯩꯈꯣꯏꯒꯤ ꯐꯨꯠ ꯀꯌꯥ ꯁꯥꯡꯕ ꯄꯥꯛꯄ ꯑꯗꯨꯒꯨꯝꯕꯗꯨ ꯍꯥꯏꯐꯦꯠꯇꯪ ꯑꯥ ꯑꯩꯈꯣꯏꯒꯤ ꯀ꯭ꯋꯥꯂꯤꯇꯤꯗꯤ ꯀꯃꯥꯏꯅ ꯇꯧꯕꯅꯣ ꯑꯗꯨꯒ ꯑꯇꯣꯞꯄ ꯑꯃ ꯑꯥ ꯍꯦꯟꯗ ꯕꯦꯒꯁꯤꯗꯤ ꯑꯩꯈꯣꯏꯒꯤ ꯗꯤꯖꯥꯏꯟꯁꯤ ꯌꯥꯝꯅ ꯂꯩꯕ꯭ꯔꯥ ꯅꯠꯇ꯭ꯔꯒꯅ ꯑꯩꯈꯣꯏꯒꯤ ꯀꯃꯥꯏꯅ ꯇꯧꯒꯦ ꯑꯥ ꯑꯩꯈꯣꯏꯒꯤ ꯃꯃꯟꯁꯤꯗꯤꯗ ꯀꯃꯥꯏꯅ ꯇꯧꯏ ꯐꯛꯀ ꯑꯩꯈꯣꯏꯒꯤ ꯐꯛ ꯑꯩꯈꯣꯏꯒꯤ ꯐꯨꯠ ꯑꯁꯨꯛ ꯑꯁꯨꯛꯇꯅ ꯀꯌꯥꯃꯨꯛ ꯂꯩꯒꯦꯗꯣ

ꯑꯥ ꯑꯩꯈꯣꯏ ꯐꯨꯠꯇ ꯆꯠꯄ꯭ꯔꯥ ꯑꯗꯨꯒ ꯀꯃꯥꯏꯅ ꯇꯧꯒꯦ

ꯑꯥ ꯑꯗꯨ ꯃꯃꯟꯗꯤ ꯈꯔ ꯀꯩꯅꯣ ꯇꯧꯕ꯭ꯔꯣ ꯌꯦꯡꯅꯕ ꯌꯥꯕ꯭ꯔꯣ ꯑꯗꯨꯒ ꯀꯃꯥꯏꯅ ꯇꯧꯒꯦ ꯍꯥꯏꯕꯗꯨꯁꯨ

ꯑꯣ ꯐꯔꯦ ꯐꯔꯦ ꯑꯗꯨꯗꯤ ꯍꯌꯦꯡ ꯂꯥꯛꯄ ꯀꯥꯟꯗ ꯄꯥꯎ ꯐꯥꯎꯖꯔꯒꯦ ꯑꯗꯨꯗꯤ